ꯑꯩꯈꯣꯏꯒꯤ ꯐꯨꯠꯕꯣꯜ ꯍꯥꯏ ꯇꯥꯔꯦꯀꯣ ꯐꯨꯠꯕꯣꯜꯁꯦ ꯁꯥꯟꯅꯕꯗ ꯑꯗꯨꯛꯀꯤ ꯃꯇꯤꯛ ꯌꯥꯝꯅ ꯀꯝꯄꯤꯇꯤꯇꯤꯞꯁꯨ ꯑꯣꯏꯕ ꯑꯗꯨ ꯌꯥꯝꯅꯁꯨ ꯅꯨꯡꯉꯥꯏꯕ ꯒꯦꯝꯁ ꯑꯃꯅꯤ ꯃꯁꯤ ꯁꯥꯟꯅꯅꯕ ꯍꯣꯠꯅꯕ ꯃꯇꯝꯗ ꯑꯩꯈꯣꯏꯒꯤ ꯑꯣꯄꯣꯅꯦꯟ ꯇꯤꯝꯗꯁꯨ ꯃꯤ ꯒ꯭ꯔꯨꯞ ꯑꯃ ꯁꯦꯝꯒꯗꯕ ꯑꯗꯨꯒ ꯑꯩꯈꯣꯏꯒꯤ ꯇꯤꯝꯗꯁꯨ ꯑꯦꯂꯩ ꯇꯤꯝꯗꯁꯨ ꯒ꯭ꯔꯨꯞ ꯑꯃ ꯁꯦꯝꯃꯒ ꯃꯗꯨ ꯌꯥꯝꯅ ꯀꯝꯄꯤꯇꯤꯇꯤꯞ ꯑꯣꯏꯅ ꯁꯥꯟꯅꯕ ꯍꯥꯏ ꯇꯥꯔꯦ ꯃꯁꯤꯅ ꯑꯩꯈꯣꯏꯒꯤ ꯁ꯭ꯇ꯭ꯔꯦꯁꯅ ꯂꯩꯕ ꯆꯤꯡꯕ ꯑꯋꯥꯕ ꯑꯩꯈꯣꯏꯒꯤ ꯊꯕꯛꯇꯒꯤ ꯑꯦꯟꯖꯥꯏꯇꯤꯗꯒꯤ ꯃꯌꯥꯝ ꯁꯤ ꯃꯌꯥꯝꯁꯦ ꯉꯥꯏꯍꯥꯛꯇꯪꯇ ꯑꯣꯏꯔꯕꯁꯨ ꯑꯩꯈꯣꯏꯒꯤ ꯅꯨꯡꯉꯥꯏꯕ ꯑꯦꯟꯗ ꯑꯦꯟꯖꯣꯏ ꯑꯣꯏꯍꯟꯕ ꯐꯪꯍꯜꯂꯤ ꯃꯗꯨꯅ ꯏꯁꯄꯣꯔꯁꯁꯤꯁꯨ ꯒꯦꯝꯁꯁꯤꯁꯨ ꯈ꯭ꯋꯥꯏꯗꯒꯤ ꯃꯔꯨꯑꯣꯏꯕ ꯄꯣꯠꯅꯤ ꯑꯗꯨꯅ ꯐꯨꯠꯕꯣꯜꯁꯦ ꯑꯗꯨꯛꯀꯤ ꯃꯇꯤꯛ ꯁꯥꯟꯅꯕꯗ ꯈ꯭ꯋꯥꯏꯗꯒꯤ ꯅꯨꯡꯉꯥꯏꯕ ꯀꯨꯝꯍꯩ ꯈ꯭ꯋꯥꯏꯗꯒꯤ ꯅꯨꯉꯥꯏꯕ ꯄꯨꯛꯅꯤꯡ ꯊꯧꯒꯠꯅꯤꯡꯉꯥꯏ ꯑꯣꯏꯕ ꯃꯁꯥ ꯃꯟꯁꯥꯅ ꯑꯝꯗꯤ ꯑꯣꯏ